ꯚꯥꯔꯠꯇ ꯃꯍꯩ ꯃꯁꯤꯡꯒꯤ ꯃꯑꯣꯡ ꯑꯁꯤ ꯑꯇꯣꯞꯄ ꯆꯥꯎꯈꯠꯄ ꯂꯝ ꯍꯥꯏꯕꯗꯤ ꯑꯃꯦꯔꯤꯀꯥ ꯖꯄꯥꯟꯒꯨꯝꯕ ꯂꯝꯁꯤꯡꯒ ꯆꯥꯡꯗꯝꯅꯕ ꯃꯇꯝꯗ ꯇꯤꯆꯤꯡ ꯃꯦꯊꯠꯇ ꯈꯦꯅꯕ ꯂꯩꯕꯅ ꯃꯔꯝ ꯑꯣꯏꯔꯒ ꯃꯁꯤꯗ ꯒ꯭ꯌꯥꯟ ꯇꯥꯕ ꯋꯥꯠꯄ ꯀꯌꯥ ꯑꯃ ꯊꯦꯡꯅꯔꯤ ꯃꯔꯝ ꯑꯗꯨꯅ ꯑꯇꯣꯞꯄ ꯂꯝꯁꯤꯡꯒ ꯃꯥꯟꯅꯅꯕꯒꯤꯗꯃꯛ ꯇꯣꯄꯤꯛ ꯑꯗꯨꯗ ꯒ꯭ꯌꯥꯟ ꯇꯥꯍꯟꯕ ꯉꯝꯕ ꯑꯣꯖꯥꯒꯤ ꯗꯔꯀꯥꯔꯁꯨ ꯂꯩ ꯁ꯭ꯀꯨꯜ ꯃꯔꯥꯡ ꯀꯥꯏꯅ ꯂꯩꯍꯟꯕ ꯂꯩꯔꯤꯕ ꯃꯐꯝ ꯑꯗꯨꯒꯤ ꯖꯒꯥ ꯑꯗꯨꯒꯤ ꯕꯁ ꯁꯥꯔꯚꯤꯁ ꯃꯔꯥꯡ ꯀꯥꯏꯅ ꯂꯩꯍꯟꯕ ꯃꯇꯤꯛ ꯆꯥꯕ ꯇꯥꯏꯝ ꯃꯦꯅꯦꯁ ꯇꯧꯕ ꯉꯝꯕ ꯁ꯭ꯀꯨꯜ ꯆꯠꯄꯒꯤ ꯍꯩꯅꯕꯤ ꯅꯨꯡꯇꯤꯒꯤ ꯁ꯭ꯀꯨꯜ ꯆꯠꯄꯒꯤ ꯍꯩꯅꯕꯤ ꯊꯝꯍꯟꯕ ꯉꯝꯕ ꯑꯁꯤꯅꯆꯤꯡꯕꯁꯤꯡ ꯑꯁꯤ ꯗꯔꯀꯥꯔ ꯂꯩ